ꯒꯝꯚꯤꯔ ꯁꯤꯡ ꯁꯣꯄꯤꯡꯗꯒꯤ ꯑꯩ ꯅꯍꯥꯟ ꯃꯟꯗꯦ ꯅꯨꯃꯤꯠꯇ ꯐꯤꯒꯔ ꯁꯔꯠ ꯑꯃ ꯂꯩꯕꯅꯦ ꯑꯗꯣ ꯐꯤꯒꯔ ꯁꯔꯠꯁꯦ ꯄ꯭ꯔꯥꯏꯁꯁꯨ ꯑꯁꯨꯛꯀꯤ ꯃꯇꯤꯛ ꯑꯇꯥꯡꯕ ꯑꯃ ꯑꯣꯏ ꯑꯗꯨꯗꯨꯒ ꯃꯁꯤ ꯁꯨꯕ ꯃꯇꯝꯗ ꯑꯩꯈꯣꯏꯒꯤ ꯂꯣꯏꯅꯃꯛ ꯃꯇꯨ ꯊꯣꯛꯑꯦ ꯑꯗꯨꯅ ꯃꯁꯤ ꯍꯥꯏꯔꯤꯕ ꯄ꯭ꯔꯗꯛꯁꯤ ꯇꯁꯦꯡꯅ ꯍꯥꯏꯔꯒꯗꯤ ꯌꯥꯝꯅ ꯑꯩꯈꯣꯏꯒꯤ ꯌꯥꯝꯅ ꯐꯠꯇꯕ ꯄ꯭ꯔꯗꯛ ꯑꯃ ꯍꯥꯏꯕꯗꯨ ꯑꯣꯏꯔꯦ ꯑꯗꯨꯅ ꯃꯁꯤꯒꯤ ꯃꯇꯥꯡꯗ ꯈꯤꯇꯪ ꯒꯝꯕꯤꯔ ꯁꯤꯡ ꯁꯣꯄꯤꯡꯅ ꯈꯤꯇꯪ ꯃꯤꯠꯌꯦꯡ ꯆꯪꯕꯤꯌꯨ